ꯍꯧꯖꯤꯛ ꯍꯣꯡꯉꯛꯏꯕ ꯑꯏꯪ ꯑꯁꯥꯒꯤ ꯐꯤꯕꯝꯁꯤꯅ ꯂꯧꯎ ꯁꯤꯡꯎꯕ ꯑꯩꯈꯣꯏꯒꯤꯗ ꯊꯦꯡꯅꯍꯟꯕ ꯑꯋꯥꯕ ꯄꯤꯕꯗꯤ ꯑꯇꯩ ꯀꯔꯤꯁꯨ ꯅꯠꯇꯦ ꯃꯔꯝꯗꯤ ꯑꯩꯈꯣꯏꯅ ꯐꯧ ꯄꯥꯝꯕꯤ ꯑꯃ ꯊꯥꯕ ꯃꯇꯝꯗ ꯍꯥꯏꯗꯤ ꯏꯁꯤꯡꯁꯤ ꯌꯥꯝ ꯗꯔꯀꯥꯔ ꯑꯣꯏ ꯏꯁꯤꯡꯁꯤ ꯑꯩꯈꯣꯏꯅ ꯂꯩꯍꯟꯅꯤꯡꯕ ꯃꯇꯝꯁꯤꯗ ꯑꯃꯨꯛ ꯏꯁꯤꯡꯁꯤ ꯂꯩꯇ꯭ꯔꯦ ꯐꯧꯁꯤ ꯃꯥꯡꯍꯜꯂꯦ ꯑꯃꯨꯛ ꯑꯗꯒꯤ ꯏꯁꯤꯡ ꯂꯩꯍꯟꯅꯤꯡꯗꯕ ꯃꯇꯝꯁꯤꯗ ꯑꯃꯨꯛ ꯅꯣꯡꯁꯤ ꯑꯃꯨꯛ ꯇꯥꯁꯤꯜꯂꯛꯑꯦ ꯑꯁꯤꯅ ꯐꯧꯁꯦ ꯑꯃꯨꯛ ꯍꯥꯏꯗꯤ ꯑꯋꯥꯕ ꯑꯩꯈꯣꯏꯗ ꯑꯋꯥꯕꯁꯤ ꯑꯗꯨꯝ ꯄꯤꯔꯦ ꯑꯗꯩ ꯐꯧꯁꯤꯅ ꯐꯖꯅ ꯐꯔꯛꯑꯒ ꯃꯍꯩ ꯂꯣꯛꯑꯝꯗꯥꯏ ꯑꯁ꯭ꯋꯥꯏ ꯃꯄꯥ ꯌꯧꯔꯛꯄ ꯃꯇꯝꯁꯤꯗꯅ ꯑꯃꯨꯛ ꯍꯦꯛꯇ ꯃꯍꯧꯁꯥꯒꯤ ꯅꯣꯡꯂꯩ ꯅꯨꯡꯁꯤꯠ ꯍꯥꯏꯗꯤ ꯅꯣꯡ ꯇꯥꯔꯛꯄ ꯃꯇꯝꯗ ꯅꯣꯡꯂꯩ ꯅꯨꯡꯁꯤꯠ ꯂꯦꯟ ꯌꯥꯎꯔꯒ ꯑꯩꯈꯣꯏꯒꯤ ꯍꯥꯏꯗꯤ ꯃꯍꯩ ꯂꯣꯛꯑꯝꯗꯥꯏꯒꯤ ꯐꯧꯁꯤꯡꯁꯤ ꯃꯣꯏꯅ ꯑꯗꯨꯝꯅ ꯍꯥꯏꯗꯤ ꯊꯨꯗꯦꯛꯄ ꯍꯥꯏꯗꯤ ꯐꯧꯗꯨ ꯇꯦꯛꯄ ꯈꯣꯠꯄ ꯑꯁꯨꯒꯨꯝꯕꯒꯤ ꯑꯋꯥꯕꯁꯦ ꯑꯩꯈꯣꯏꯗ ꯂꯧꯎ ꯁꯤꯡꯎꯕ ꯑꯩꯈꯣꯏꯁꯤꯗ ꯌꯥꯝꯅ ꯑꯋꯥꯕ ꯄꯣꯛꯍꯜꯂꯤ